ꯍꯧꯖꯤꯛ ꯑꯩꯒꯤ ꯏꯆꯥꯒꯤ ꯂꯨꯍꯣꯡꯕꯩ ꯃꯇꯝ ꯌꯧꯔꯛꯑꯦ ꯑꯗꯨꯅ ꯂꯨꯍꯣꯡꯕꯗꯨꯗ ꯑꯩꯅ ꯑꯆꯥ ꯑꯊꯛ ꯈꯔ ꯑꯣꯔꯗꯔ ꯇꯧꯋꯤ ꯗꯨꯀꯥꯟꯗꯨꯅ ꯑꯐꯕ ꯄꯣꯠꯇꯣ ꯁꯦꯝꯗꯤ ꯁꯦꯝꯃꯦ ꯈꯔꯗꯤ ꯑꯗꯨꯕꯨ ꯃꯔꯛꯇꯨꯗ ꯐꯠꯇꯕ ꯈꯔ ꯌꯥꯜꯂꯝꯃꯦ ꯑꯗꯨ ꯌꯥꯜꯂꯤꯕꯁꯤꯡ ꯑꯗꯣ ꯃꯣꯏꯁꯨ ꯁꯣꯏꯕꯗꯩ ꯑꯣꯏꯔꯝꯕ ꯌꯥꯏ ꯑꯗꯨ ꯑꯃꯨꯛ ꯄꯤꯔꯛꯅꯕ ꯍꯥꯏꯅ ꯑꯩꯅ ꯑꯃꯨꯛ ꯍꯟꯅ ꯁꯤꯜꯂꯛꯅꯕ ꯍꯥꯏꯔꯦ ꯑꯗꯨ ꯃꯣꯏꯗꯣ ꯁꯤꯟꯒꯦ ꯍꯥꯏꯔꯒꯗꯤ ꯍꯥꯏꯔꯦ ꯑꯗꯨ ꯍꯧꯖꯤꯛꯐꯥꯎꯗꯤ ꯌꯧꯔꯛꯇ꯭ꯔꯤ ꯑꯗꯣ ꯑꯩꯅ ꯑꯃꯨꯛ ꯄꯤꯔꯛꯅꯕ ꯍꯥꯏꯔꯒ ꯍꯟꯖꯤꯟ ꯍꯟꯖꯤꯟ ꯍꯥꯏꯕꯗꯒꯤ ꯃꯣꯏꯁꯦ ꯑꯐꯕꯗꯣ ꯄꯤꯔꯛꯀꯅꯤ ꯍꯥꯏꯅ ꯍꯥꯏꯔꯦ ꯑꯗꯣ ꯆꯖꯤꯛ ꯇꯥꯕ ꯅꯠꯇ꯭ꯔꯒ ꯅꯝꯊꯤꯕ ꯑꯣꯏꯔꯒꯗꯤ ꯑꯩꯈꯣꯏꯁꯨ ꯃꯤꯗ ꯀꯔꯝꯅ ꯄꯤꯖꯅꯤ ꯑꯗꯨ ꯇꯧꯅꯤꯡꯗꯕꯗꯒꯤ ꯑꯩꯅ ꯑꯐꯕꯗꯣ ꯄꯤꯔꯛꯅꯕ ꯍꯟꯅ ꯍꯥꯏꯔꯦ ꯑꯗꯨ ꯗꯨꯀꯥꯟꯗꯨꯅꯁꯨ ꯍꯣꯏ ꯊꯥꯖꯅ ꯊꯥꯖꯕ ꯄꯤꯔꯛꯑꯦ ꯁꯣꯏꯗꯅ ꯑꯐꯕꯗꯣ ꯄꯤꯔꯛꯀꯅꯤ ꯍꯥꯏꯅ ꯑꯩꯅ ꯊꯥꯖꯩ ꯑꯗꯨ ꯃꯇꯝꯗꯤ ꯅꯪꯅꯕ ꯄꯤꯕꯤꯔꯛꯅꯕ ꯍꯥꯏꯖꯔꯤ